ꯎꯝ ꯍꯜꯂꯣ ꯍꯜꯂꯣ ꯍꯜꯂꯣ ꯑꯦꯀꯥꯎꯟꯇꯦꯟ ꯅꯨꯡꯉꯥꯏꯔꯤꯕꯣ ꯎꯝ ꯍꯣꯏ ꯑꯦꯀꯥꯎꯟ ꯈꯔ ꯅꯪ ꯑꯦꯀꯥꯎꯟ ꯕꯨꯠꯇꯨ ꯍꯥꯡꯉꯣꯀꯣ ꯑꯦꯀꯥꯎꯟ ꯑꯦꯀꯥꯎꯟ ꯕꯨꯠꯇꯨ ꯖꯅꯋꯥꯔꯤ ꯊꯥꯒꯤ ꯖꯅꯋꯥꯔꯤ ꯖꯨꯂꯥꯏꯒꯤ ꯀꯌꯥ ꯀꯌꯥ ꯌꯥꯎꯒꯦ ꯍꯥꯏꯕꯗꯨ ꯖꯅꯋꯥꯔꯤꯗ ꯑꯗꯨꯒꯤ ꯀꯌꯥ ꯌꯥꯎꯋꯦ ꯐꯦꯕ꯭ꯋꯥꯔꯤꯗ ꯀꯌꯥ ꯌꯥꯎꯋꯦ ꯍꯥꯏꯕꯗꯨ ꯑꯗꯨ ꯍꯥꯏꯕꯤꯌꯣ ꯀꯣ ꯎꯝ ꯖꯅꯋꯥꯔꯤꯒꯤ ꯏꯁꯤꯡꯗ ꯋꯥꯇꯔ ꯏꯁꯤꯡꯗ ꯀꯌꯥ ꯆꯪꯉꯦ ꯂꯤꯁꯤꯡ ꯀꯌꯥ ꯑꯣꯀꯦ ꯑꯗꯨꯒ ꯆꯦꯡꯅ ꯀꯌꯥ ꯐꯪꯉꯦ ꯆꯦꯡ ꯔꯥꯏꯁꯅ ꯑꯥ ꯑꯗꯨꯒ ꯑꯥꯜꯂꯨ ꯑꯣꯅꯤꯌꯣꯟ ꯒꯥꯔꯂꯤꯛꯇ ꯀꯌꯥ ꯐꯪꯉꯦ ꯑꯗꯨꯒ ꯗꯥꯜ ꯑꯇꯥ ꯃꯣꯏꯗꯥ ꯀꯌꯥ ꯐꯪꯉꯦ ꯑꯣ ꯑꯗꯨꯒ ꯖ꯭ꯌꯨꯁ ꯖ꯭ꯌꯨꯁꯇ ꯀꯌꯥ ꯐꯪꯉꯦ ꯆꯤꯞꯁꯅ ꯀꯌꯥ ꯐꯪꯉꯦ ꯎꯝ ꯑꯗꯣ ꯐ꯭ꯔꯨꯠꯁꯅ ꯀꯌꯥ ꯐꯪꯉꯦ ꯎꯝ ꯑꯉꯥꯡꯁꯤꯡ ꯀꯌꯥ ꯂꯩꯌꯦ ꯍꯧꯖꯤꯛ ꯇꯔꯨꯛ ꯀꯣ ꯃꯤ ꯑꯃꯁꯨ ꯁꯨꯇꯤ ꯂꯧꯕ ꯌꯥꯎꯕ꯭ꯔꯥ ꯎꯝ ꯎꯝ ꯎꯝ ꯑꯗꯣ ꯐꯦꯕ꯭ꯋꯥꯔꯤꯒꯤ ꯐꯦꯕ꯭ꯋꯥꯔꯤꯒꯤꯅ ꯋꯥꯇꯔꯗ ꯀꯌꯥ ꯐꯪꯉꯦ ꯑꯗꯨꯒ ꯔꯥꯏꯁꯅ ꯀꯌꯥ ꯐꯪꯉꯦ ꯆꯦꯡꯅ ꯎꯝ ꯑꯗꯣ ꯑꯥꯜꯂꯨ ꯑꯣꯅꯤꯌꯣꯟ ꯒꯥꯔꯂꯤꯛ ꯃꯆꯨꯗ ꯀꯌꯥ ꯐꯪꯉꯦ ꯎꯝ ꯃꯁꯤꯒꯤꯁꯤꯅ ꯐꯦꯕ꯭ꯋꯥꯔꯤꯒꯤꯅꯤ ꯀꯣ ꯑꯗꯨꯒ ꯗꯥꯜ ꯑꯇꯥ ꯃꯣꯏꯗꯥꯗ ꯀꯌꯥ ꯐꯪꯉꯦ ꯎꯝ ꯑꯗꯨꯒ ꯆꯤꯞꯁꯇ ꯀꯌꯥ ꯐꯪꯉꯦ ꯑꯗꯨꯒ ꯆꯤꯞꯁꯅ ꯀꯌꯥ ꯐꯪꯉꯦ ꯑꯗꯨꯒ ꯐ꯭ꯔꯨꯠꯁꯅ ꯀꯌꯥ ꯐꯪꯉꯦ ꯎꯝ ꯑꯗꯨꯒ ꯖꯅꯋꯥꯔꯤ ꯐꯦꯕ꯭ꯋꯥꯔꯤꯒꯤ ꯂꯣꯏꯔꯦ ꯃꯥꯔꯆꯀꯤ ꯀꯌꯥ ꯌꯥꯎꯕ꯭ꯔꯥ ꯃꯥꯔꯆꯀꯤꯗꯨ ꯑꯩ ꯄꯥꯒꯦꯀꯣ ꯏꯁꯤꯡꯗ ꯀꯌꯥ ꯐꯪꯉꯦ ꯃꯥꯔꯆꯀꯤ ꯎꯝ ꯑꯗꯨꯒ ꯆꯦꯡꯗ ꯀꯌꯥ ꯐꯪꯉꯦ ꯎꯝ ꯑꯥꯜꯂꯨ ꯑꯣꯅꯤꯌꯣꯟ ꯒꯥꯔꯂꯤꯛꯁꯇ ꯀꯌꯥ ꯐꯪꯉꯦ ꯎꯝ ꯑꯗꯨꯒ ꯗꯥꯜ ꯑꯇꯥ ꯃꯣꯏꯗꯥꯗ ꯀꯌꯥ ꯐꯪꯉꯦ ꯑꯗꯨꯒ ꯆꯤꯁꯇ ꯀꯌꯥ ꯐꯪꯉꯦ ꯑꯗꯨꯒ ꯆꯤꯞꯁꯅ ꯀꯌꯥ ꯐꯪꯉꯦ ꯑꯗꯨꯒ ꯐ꯭ꯔꯨꯠꯁꯅ ꯀꯌꯥ ꯐꯪꯉꯦ ꯑꯗꯨ ꯖꯅꯋꯥꯔꯤ ꯐꯦꯕ꯭ꯋꯥꯔꯤ ꯃꯥꯔꯆ ꯂꯣꯏꯔꯦ ꯑꯄ꯭ꯔꯤꯜꯒꯤꯗ ꯑꯄ꯭ꯔꯤꯜꯒꯤꯅ ꯏꯁꯤꯡꯅ ꯀꯌꯥ ꯐꯪꯉꯦ ꯑꯗꯣ ꯆꯦꯡꯅ ꯀꯌꯥ ꯐꯪꯉꯦ ꯑꯥꯜꯂꯨ ꯑꯣꯅꯤꯌꯣꯟ ꯒꯥꯔꯂꯤꯛꯁꯅ ꯀꯌꯥ ꯐꯪꯉꯦ ꯑꯗ ꯗꯥꯜ ꯑꯇꯥ ꯃꯣꯏꯗꯥꯅ ꯀꯌꯥ ꯐꯪꯉꯦ ꯎꯝ ꯑꯗꯨꯒ ꯖ꯭ꯌꯨꯁꯅ ꯀꯌꯥ ꯐꯪꯉꯦ ꯎꯝ ꯑꯗꯨꯒ ꯆꯤꯞꯁꯅ ꯀꯌꯥ ꯐꯪꯉꯦ ꯑꯗ ꯐ꯭ꯔꯨꯠꯁꯅ ꯀꯌꯥ ꯐꯪꯉꯦ ꯎꯝ ꯑꯗꯨ ꯑꯦꯄ꯭ꯔꯤꯜꯐꯥꯎ ꯂꯣꯏꯔꯦ ꯍꯧꯖꯤꯛ ꯃꯦ ꯖꯨꯟꯒꯤ ꯑꯣꯏꯒꯗ꯭ꯔꯦ ꯀꯣ ꯎꯝ ꯃꯦ ꯃꯦꯒꯤꯅꯤ ꯍꯧꯖꯤꯛ ꯀꯣ ꯃꯦꯒꯤꯅ ꯏꯁꯤꯡꯗ ꯀꯌꯥ ꯐꯪꯉꯦ ꯎꯝ ꯑꯗꯨꯒ ꯔꯥꯏꯁꯀꯤꯅ ꯀꯌꯥ ꯐꯪꯉꯦ ꯑꯗ ꯑꯥꯜꯂꯨꯅ ꯀꯌꯥ ꯐꯪꯉꯦ ꯑꯥꯜꯂꯨ ꯑꯣꯅꯤꯌꯟ ꯒꯥꯔꯂꯤꯛ ꯎꯝ ꯑꯗ ꯗꯥꯜ ꯑꯇꯥ ꯃꯣꯏꯗꯥꯅ ꯀꯌꯥ ꯐꯪꯉꯦ ꯎꯝ ꯑꯗꯨꯒ ꯖ꯭ꯌꯨꯁꯅ ꯀꯌꯥ ꯐꯪꯉꯦ ꯑꯗ ꯆꯤꯞꯁꯅ ꯐ꯭ꯔꯨꯠꯁꯅ ꯑꯣꯀꯦ ꯑꯗꯨꯒ ꯍꯧꯖꯤꯛ ꯖꯨꯟ ꯖꯨꯂꯥꯏꯒꯤ ꯀꯣ ꯖꯨꯟ ꯖꯨꯂꯥꯏ ꯊꯥ ꯑꯅꯤꯃꯛꯀꯤ ꯄꯨꯜꯂꯒꯦꯀꯣ ꯖꯨꯟ ꯖꯨꯂꯥꯏꯒꯤ ꯖꯨꯟ ꯖꯨꯂꯥꯏꯒꯤꯅ ꯏꯁꯤꯡꯗ ꯀꯌꯥ ꯐꯪꯉꯦ ꯑꯗ ꯆꯦꯡꯗ ꯀꯌꯥ ꯐꯪꯉꯦ ꯆꯦꯡ ꯑꯥꯜꯂꯨ ꯑꯣꯅꯤꯌꯣꯟ ꯒꯥꯔꯂꯤꯛꯁꯅ ꯀꯌꯥ ꯐꯪꯉꯦ ꯑꯗ ꯐ꯭ꯔꯨꯠꯁꯅ ꯀꯌꯥ ꯐꯪꯉꯦ

ꯑꯗ ꯖ꯭ꯌꯨꯁꯅ ꯀꯌꯥ ꯐꯪꯉꯦ ꯗꯥꯜ ꯑꯇꯥ ꯃꯣꯏꯗꯥꯅ ꯀꯌꯥ ꯐꯪꯉꯦ ꯑꯗꯨꯒ ꯆꯤꯞꯁꯅ ꯀꯌꯥ ꯐꯪꯉꯦ ꯐꯔꯦ ꯌꯥꯝ ꯐꯔꯦ ꯅꯪ ꯑꯦꯀꯥꯎꯟꯇꯦꯟ ꯑꯦꯀꯥꯎꯟꯇꯦꯟ ꯇꯧꯕꯗꯨ ꯌꯥꯝ ꯃꯇꯤꯛ ꯆꯥꯏ ꯑꯗ ꯑꯦꯀꯥꯎꯟꯗꯣ ꯐꯖꯅ ꯅꯪ ꯑꯦꯀꯥꯎꯟꯗꯣ ꯐꯖꯅ ꯌꯦꯡꯉꯨꯀꯣ ꯑꯦꯀꯥꯎꯟꯗꯣ ꯐꯖꯅ ꯃꯇꯝ ꯃꯇꯝꯒꯤ ꯑꯦꯀꯥꯎꯟꯗꯣ ꯄꯤꯌꯨꯀꯣ ꯑꯥ ꯑꯦꯀꯥꯎꯟ ꯑꯦꯀꯥꯎꯟꯗꯨ ꯊꯥ ꯊꯥꯒꯤ ꯃꯇꯝ ꯃꯇꯝꯒꯤ ꯑꯣꯏꯅ ꯑꯦꯀꯥꯎꯟꯗꯨ ꯑꯦꯀꯥꯎꯟꯗꯨ ꯑꯗꯨꯝ ꯔꯤꯁꯤꯐ ꯃꯌꯥꯝꯗꯨ ꯊꯥꯔꯛꯎꯀꯣ ꯑꯣꯀꯦ ꯑꯣꯀꯦ ꯊꯦꯡꯛ ꯌꯨ